ꯍꯣꯏ ꯑꯩꯈꯣꯏ ꯈꯨꯟꯗ ꯗꯥꯟꯁ ꯀꯝꯄꯤꯇꯤꯁꯟꯁꯦ ꯇꯧꯏ ꯃꯔꯛ ꯃꯔꯛꯇ ꯆꯍꯤ ꯆꯍꯤ ꯇꯔꯨꯛꯀꯤ ꯃꯅꯨꯡꯗ ꯃꯔꯛ ꯃꯔꯛꯇꯤ ꯇꯧꯋꯦ ꯑꯗꯨ ꯑꯩꯈꯣꯏ ꯈꯨꯟꯗꯤ ꯑꯗꯨꯝ ꯗꯥꯟꯁꯁꯨ ꯅꯨꯄꯥꯁꯨ ꯅꯨꯄꯤꯁꯨ ꯑꯗꯨꯝ ꯄ꯭ꯔꯦꯛꯇꯤꯁ ꯇꯧꯔꯒ ꯑꯗꯨꯝ ꯀꯝꯄꯤꯇꯤꯁꯟꯅ ꯇꯧꯏ ꯑꯗꯨꯒ ꯖꯒꯣꯏ ꯖꯒꯣꯏ ꯀꯝꯄꯤꯇꯤꯁꯟ ꯇꯧꯕ ꯀꯥꯟꯗꯗꯤ ꯑꯗꯨꯝ ꯅꯨꯄꯤꯁꯨ ꯅꯨꯄꯥꯁꯨ ꯑꯗꯨꯝ ꯄ꯭ꯔꯦꯛꯇꯤꯁ ꯇꯧꯔꯒ ꯖꯒꯣꯏ ꯁꯥꯏ ꯑꯗꯨꯒ ꯇꯤꯚꯤꯗꯒꯤ ꯒꯨꯝꯕ ꯃꯣꯏꯅ ꯃꯣꯏꯅ ꯗꯥꯟꯁ ꯀꯝꯄꯤꯇꯤꯁꯟ ꯇꯧꯕꯁꯦ ꯑꯩꯈꯣꯏꯗꯁꯨ ꯑꯗꯨꯝ ꯆꯍꯤ ꯑꯃ ꯑꯅꯤꯒꯤ ꯃꯅꯨꯡꯗꯗꯤ ꯑꯗꯨꯝ ꯃꯔꯛ ꯃꯔꯛ ꯇꯧꯏ ꯑꯗꯨꯒ ꯑꯁꯤ ꯗꯥꯟꯁ ꯀꯝꯄꯤꯇꯤꯁꯟ ꯑꯗꯨꯝ ꯃꯔꯛ ꯃꯔꯛꯇ ꯂꯤꯡꯕ ꯍꯥꯏꯕꯁꯦ ꯌꯥꯝꯅ ꯑꯐꯕꯅꯤ ꯌꯥꯝꯅ ꯐꯕꯅꯤ ꯑꯗꯨꯒ ꯁꯤ ꯑꯉꯥꯡ ꯑꯉꯥꯡꯗꯈꯣꯏꯗꯁꯨ ꯑꯗꯨ ꯗꯥꯟꯁꯀꯤ ꯀꯝꯄꯤꯇꯤꯁꯟꯗꯨ ꯃꯔꯛ ꯃꯔꯛ ꯇꯧꯕꯅꯤꯅ ꯃꯣꯏ ꯃꯣꯏ ꯃꯁꯥꯗꯁꯨ ꯃꯣꯏ ꯃꯣꯏ ꯃꯁꯥꯗꯁꯨ ꯑꯗꯨꯝ ꯍꯩꯅꯤꯡꯕ ꯍꯩꯅꯤꯡꯕ ꯐꯥꯎꯔꯛꯑꯦ ꯑꯗꯨꯒ ꯃꯣꯏꯗꯁꯨ ꯑꯗꯨꯝ ꯏꯟꯇ꯭ꯔꯦꯁ ꯏꯟꯇ꯭ꯔꯦꯁ ꯂꯩꯕ ꯏꯟꯇ꯭ꯔꯦꯁ ꯂꯩꯕꯒꯤ ꯊꯧꯅꯥꯁꯨ ꯍꯥꯞꯄꯤꯌꯦ ꯑꯗꯨꯒ ꯑꯁꯤ ꯗꯥꯟꯁ ꯀꯝꯄꯤꯇꯤꯁꯟ ꯄꯥꯡꯊꯣꯛꯄ ꯍꯥꯏꯕꯁꯦ ꯌꯥꯝꯅ ꯐꯩ ꯑꯗꯨꯒ ꯇ꯭ꯔꯦꯅꯤꯡ ꯗꯦꯟꯁꯀꯤ ꯇ꯭ꯔꯦꯅꯤꯡ ꯄꯤꯕꯁꯨ ꯌꯥꯝ ꯌꯥꯝꯅ ꯐꯩ ꯑꯩꯈꯣꯏ ꯈꯨꯟꯗꯁꯨ ꯑꯗꯨꯝ ꯃꯔꯛ ꯃꯔꯛ ꯇ꯭ꯔꯦꯅꯤꯡ ꯗꯦꯟꯁꯀꯤ ꯑꯗꯨꯝ ꯄꯤꯌꯦ ꯑꯗꯨꯒ ꯑꯗꯨꯗ ꯊꯋꯥꯏ ꯍꯛꯆꯥꯡ ꯌꯥꯎꯅ ꯇꯝꯂꯒ ꯑꯩꯈꯣꯏꯗꯁꯨ ꯗꯥꯟꯁ ꯍꯩꯕꯒꯤ ꯍꯦꯟꯒꯠꯄꯒꯤ ꯄꯥꯡꯒꯜꯁꯨ ꯄꯤ